ꯑꯩꯈꯣꯏ ꯑꯁꯣꯝꯒꯤ ꯕꯤꯖꯤꯅꯦꯁꯁꯦ ꯑꯩꯁꯨ ꯏꯁꯥꯃꯛꯅ ꯁꯦꯀꯦꯟꯍꯦꯟꯒꯤ ꯕꯤꯖꯤꯅꯦꯁ ꯇꯧꯖꯩ ꯀꯔꯤꯒꯤꯔ ꯍꯥꯏꯔꯗꯤ ꯑꯁꯣꯝꯒꯤ ꯃꯤꯁꯤꯡꯁꯦ ꯃꯈꯣꯏ ꯐꯣꯔꯦꯟ ꯃꯄꯥꯟꯒꯤ ꯃꯤꯒꯤ ꯀꯣꯄꯤꯀꯦꯠ ꯌꯥꯝ ꯇꯧꯅꯤꯡꯉꯦꯕ ꯗ ꯋꯦ ꯑꯣꯐ ꯗ꯭ꯔꯦꯁꯤꯡꯁꯦ ꯌꯥꯝꯅ ꯃꯣꯏꯒꯤ ꯃꯇꯧ ꯇꯧꯅꯤꯡꯕ ꯑꯗꯨꯒ ꯁꯦꯀꯦꯟꯍꯦꯟꯁꯦ ꯍꯦꯛ ꯕꯦꯜ ꯍꯥꯡꯗꯣꯛꯑꯗꯤ ꯑꯗꯨꯝ ꯃꯨꯟꯅꯔꯒ ꯐꯥꯔꯁ ꯕꯦꯜꯗꯒꯤ ꯀꯦꯄꯤꯇꯦꯜꯁꯦ ꯆꯪꯕ ꯐꯪꯕꯅꯤ ꯅꯨꯃꯤꯠ ꯀꯔꯤ ꯌꯥꯝꯅ ꯄꯥꯝꯖꯕ ꯃꯤ ꯃꯤ ꯃꯌꯥꯝꯅ ꯁꯦꯀꯦꯟꯍꯦꯟꯁꯦ ꯄꯥꯝꯖꯩꯕ ꯑꯩꯈꯣꯏ ꯀꯃ꯭ꯌꯨꯅꯤꯇꯤ ꯑꯁꯣꯝꯗꯗꯤ ꯀꯅꯥꯅ ꯁꯦꯀꯦꯟꯍꯦꯟ ꯂꯤꯠꯇꯕ ꯂꯩꯒꯦ ꯍꯥꯏꯔꯗꯤ ꯂꯩ ꯁꯦꯀꯦꯟꯍꯦꯟ ꯂꯤꯠꯇꯕ ꯂꯩꯇꯦ ꯍꯧꯖꯤꯛꯀꯥꯟ ꯑꯁꯦ ꯑꯩꯈꯣꯏꯒꯤ ꯑꯩꯈꯣꯏꯔꯣꯝꯗꯒꯤꯁꯦ